ꯍꯂꯣ ꯑ ꯀꯅꯥ ꯑꯣꯏꯕꯤꯔꯕꯅꯣ ꯇꯧꯕꯤꯔꯛꯏꯁꯤ ꯑꯣ ꯑꯗꯨꯗꯤ ꯑꯣ ꯑꯣ ꯑꯣ ꯀꯔꯤ ꯍꯣꯏ

ꯎꯝ ꯎꯝ ꯎꯝ ꯑꯦ ꯑꯦ ꯑꯗꯨꯗꯤ ꯏꯕꯨꯉꯣ ꯂꯥꯡꯕꯝꯒꯤꯗ ꯂꯩꯐꯝ ꯆꯥꯐꯝ ꯑꯩꯈꯣꯏꯒꯤ ꯌꯥꯝꯅ ꯃꯑꯣꯡ ꯇꯥꯅ ꯑꯩꯈꯣꯏ ꯁꯦꯝꯖꯔꯤ ꯑꯗꯨꯗ ꯑꯩꯈꯣꯏꯒꯤ ꯅꯨꯄꯤ ꯅꯨꯄꯥ ꯑꯗꯨꯗꯨ ꯂꯩꯔꯤꯕꯁꯤꯡ ꯑꯩꯈꯣꯏꯅ ꯃꯑꯣꯡ ꯇꯥꯅ ꯆꯥꯕ ꯊꯛꯐꯝ ꯑꯗꯒꯤ ꯆꯥꯛꯁꯪ ꯍꯥꯏꯒꯗ꯭ꯔ ꯑꯗꯒꯤ ꯇꯨꯝꯐꯝ ꯍꯤꯞꯐꯝ ꯃꯄꯥꯟ ꯏꯄꯥꯟ ꯊꯣꯛꯐꯝ ꯑꯩꯈꯣꯏ ꯐꯖꯅ ꯑꯩꯈꯣꯏ ꯁꯦꯝꯃꯒ ꯂꯩꯖꯔꯤ ꯃꯌꯥꯝ ꯅꯨꯡꯉꯥꯏꯅꯕ ꯍꯣꯠꯅꯖꯔꯤꯅꯤ ꯔꯥꯁ ꯂꯤꯂꯥ ꯀꯔꯤ ꯍꯥꯏꯕ ꯇꯥꯔꯤꯛꯁꯦ ꯑꯁꯦꯡꯕ ꯇꯥꯔꯤꯛꯁꯤꯗꯤ ꯑꯩꯈꯣꯏꯅ ꯀꯩꯅꯣꯅꯤ ꯑꯦꯄ꯭ꯔꯤꯜꯒꯤ ꯇꯥꯡ ꯀꯨꯟ ꯑꯦꯄ꯭ꯔꯤꯜꯒꯤ ꯀꯔꯤ ꯍꯥꯏꯅꯤ ꯑꯩꯈꯣꯏꯒꯤ ꯄꯨꯔꯅꯤꯃꯥ ꯅꯨꯃꯤꯠ ꯍꯥꯏꯕꯀꯣ ꯑꯦꯄ꯭ꯔꯤꯜꯒꯤ ꯇꯥꯡ ꯇꯔꯥꯒ ꯑꯦꯄ꯭ꯔꯤꯜꯒꯤ ꯇꯥꯡ ꯇꯔꯥꯃꯔꯤ ꯃꯉꯥ ꯑꯗ꯭ꯋꯥꯏꯗ ꯑꯣꯏꯔꯕ ꯌꯥꯏꯅ ꯈꯜꯂꯤ ꯎꯝ ꯑꯩ ꯃꯤꯡꯁꯦ ꯁꯔꯥꯡꯊꯦꯝ ꯁꯨꯕꯣꯜ ꯀꯧꯏ ꯏꯕꯨꯡꯉꯣꯒꯤ ꯃꯤꯡꯗꯤ ꯀꯔꯤ ꯀꯧꯒꯦ ꯌꯨꯝꯅꯥꯛꯇꯤ ꯀꯔꯤ ꯑꯣꯏꯕ ꯌꯨꯝꯅꯥꯛꯇꯤ ꯌꯨꯝꯅꯥꯛꯇꯤ ꯀꯔꯤ ꯑꯣꯏꯕꯤꯔꯕꯅꯤ ꯑꯁ ꯅꯨꯡꯉꯥꯏꯖꯔꯦ ꯑꯦꯂꯥꯡꯕꯝ ꯁꯨꯝꯃꯣ ꯌꯥꯝ ꯅꯨꯡꯉꯥꯏꯖꯔꯦ ꯎꯝ ꯑꯦ ꯂꯦꯡꯕꯤꯔꯛꯎ ꯑꯗꯨꯒꯤ ꯂꯩꯐꯝ ꯆꯥꯐꯝ ꯑꯗꯒꯤ ꯈꯨꯗꯤꯡꯃꯛꯁꯦ ꯂꯣꯏꯅ ꯑꯣꯔꯒꯅꯥꯏꯖꯤꯡ ꯀꯃꯤꯇꯤꯗꯨꯅ ꯁꯦꯝꯗꯅ ꯃꯑꯣꯡ ꯇꯥꯅ ꯎꯝ ꯎꯝ ꯔꯥꯁ ꯂꯤꯂꯥꯗꯣ ꯂꯣꯏꯔꯒ ꯃꯗꯨꯒꯤ ꯔꯥꯁ ꯂꯤꯂꯥ ꯂꯣꯏꯔꯅꯤ ꯔꯥꯁ ꯂꯤꯂꯥ ꯂꯣꯏꯔꯒ ꯅꯣꯡꯉꯥꯜꯂꯒ ꯅꯣꯡꯃ ꯂꯦꯞꯄꯒ ꯅꯣꯡꯉꯥꯟꯕꯗꯅ ꯃꯈꯣꯏ ꯀꯜꯆꯔꯦꯟ ꯃꯤꯠ ꯍꯥꯏꯅ ꯇꯧꯖꯅꯤ ꯀꯜꯆꯔꯦꯜ ꯃꯤꯠꯇꯨꯗꯩꯗ ꯑꯩꯈꯣꯏꯒꯤ ꯂꯩꯔꯤꯕ ꯃꯩꯇꯩꯒꯤ ꯑꯣꯏꯕ ꯃꯩꯇꯩꯁꯤꯗ ꯅꯠꯇꯅ ꯑꯩꯈꯣꯏꯒꯤ ꯃꯅꯤꯄꯨꯔꯗ ꯂꯩꯔꯤꯕ ꯑꯩꯈꯣꯏ ꯀꯃꯨꯅꯤꯇꯤ ꯇ꯭ꯔꯥꯏꯞ ꯃꯌꯥꯝꯁꯤꯡꯁꯤꯒꯤ ꯇꯣꯉꯥꯟ ꯇꯣꯉꯥꯟꯕ ꯑꯩꯈꯣꯏꯒꯤ ꯀꯜꯆꯔꯦꯜ ꯃꯤꯠ ꯑꯃꯁꯨ ꯑꯩꯈꯣꯏ ꯄꯥꯡꯊꯣꯛꯆꯅꯤ ꯑꯗꯩꯗ ꯎꯝ ꯑꯧ ꯑꯧ ꯄꯨꯡ ꯌꯩꯕ ꯑꯩꯈꯣꯏꯒꯤ ꯄꯨꯡ ꯌꯩꯕ ꯄꯂꯥꯗꯣ ꯄꯨꯡ ꯆꯣꯂꯣꯝ ꯃꯈꯣꯏ ꯌꯥꯎꯍꯟꯗꯣꯏꯅꯤ ꯀꯜꯆꯔꯦꯜꯁꯦ ꯑꯗꯩ ꯂꯥꯏ ꯍꯔꯥꯎꯕꯒꯤ ꯖꯒꯣꯏ ꯑꯗꯒꯤ ꯑꯩꯈꯣꯏꯒꯤ ꯐꯖ ꯐꯖꯈ꯭ꯔꯕ ꯃꯧ ꯅꯍꯥ ꯂꯩꯁꯥꯕꯤ ꯄꯥꯈꯪ ꯑꯩꯈꯣꯏꯒꯤ ꯊꯥꯕꯜ ꯆꯣꯡꯕꯝꯁꯦ ꯁꯤꯁꯨ ꯑꯩꯈꯣꯏ ꯎꯠꯀꯗꯕꯅꯤ ꯎꯝ ꯍꯣꯏ ꯎꯝ ꯍꯣꯏ ꯂꯦꯡꯕꯤꯔꯛꯑꯣ ꯂꯦꯡꯕꯤꯔꯛꯑꯣ ꯌꯥꯝ ꯅꯨꯡꯉꯥꯏꯔꯦ ꯌꯥꯝ ꯅꯨꯡꯉꯥꯏꯔꯦ ꯑꯅꯧꯕ ꯃꯔꯨꯞ ꯑꯅꯧꯕ ꯏꯅꯥꯎ ꯐꯪꯕꯁꯦ ꯈ꯭ꯋꯥꯏꯗꯩ ꯅꯨꯡꯉꯥꯏꯔꯦ ꯂꯦꯡꯕꯤꯔꯛꯎ ꯂꯦꯡꯕꯤꯔꯛꯎ ꯐꯔꯦ ꯐꯔꯦ ꯐꯔꯦ ꯌꯥꯝ ꯅꯨꯡꯉꯥꯏꯔꯦ ꯌꯥꯏꯐꯕ ꯑꯣꯏꯌꯨ ꯎꯝ ꯎꯝ ꯎꯝ